ꯍꯜꯂꯣ ꯑꯥ ꯑꯩꯁꯤ ꯑꯩꯒꯤ ꯌꯨꯝ ꯁꯥꯕ ꯃꯤꯗꯨꯅꯤꯀꯣ ꯑꯣ ꯍꯣꯏ ꯃꯥꯅꯦ ꯑꯗꯣ ꯑꯩ ꯑꯥ ꯎꯝ ꯍꯣꯏ ꯌꯥꯝ ꯅꯨꯡꯉꯥꯏ ꯑꯩꯒꯤ ꯌꯨꯝꯗꯨ ꯀꯩꯗꯧꯉꯩ ꯂꯣꯏꯒꯦꯔꯥꯀꯣ

ꯑꯣ

ꯑꯗꯨ ꯑꯩ ꯎꯝ ꯍꯣꯏ ꯌꯥꯕꯨꯗꯤ ꯌꯥꯏ ꯑꯗꯨ ꯅꯪ ꯀꯩꯗꯧꯉꯩ ꯂꯣꯏꯒꯦ ꯍꯥꯏꯅ ꯂꯩꯕ꯭ꯔꯥ

ꯎꯝ

ꯑꯥ ꯑꯥ

ꯑꯥ ꯎꯝ ꯍꯣꯏ ꯍꯣꯏ ꯍꯣꯏ ꯑꯩꯈꯣꯏꯒꯤꯗꯨ ꯑꯗꯨꯝ ꯑꯣꯐ ꯋꯥꯏꯠꯀ ꯒ꯭ꯔꯤꯟ ꯒ꯭ꯔꯤꯟ ꯒ꯭ꯔꯤꯟ ꯑꯗꯨꯝ ꯍꯥꯞꯄꯤꯈ꯭ꯔꯣ ꯑꯗꯨꯝ ꯅꯪ ꯅꯪ ꯑꯗꯨꯝ ꯂꯧꯕꯤꯈ꯭ꯔꯣ ꯀꯔꯝꯍꯥꯏ ꯀꯌꯥꯃꯨꯛ ꯁꯤꯖꯤꯟꯅꯒꯗ꯭ꯔꯥ ꯀꯌꯥꯃꯨꯛ ꯀꯌꯥꯃꯨꯛ ꯆꯪꯒꯦꯔꯥ ꯑꯗꯨꯒꯨꯝꯕꯗꯨꯀꯣ ꯅꯪꯅ ꯑꯗꯨꯝ ꯅꯪꯒꯤ ꯆꯥꯡꯗ ꯑꯗꯨꯝ ꯇꯧꯕꯤꯈ꯭ꯔꯣ ꯅꯪꯅ ꯍꯣꯏ ꯑꯩ ꯑꯩꯅ ꯅꯪꯕꯨ ꯍꯣꯔꯦꯟ ꯖꯤ ꯄꯦ ꯇꯧꯕꯤꯒꯦ ꯑꯁꯤ ꯅꯝꯕꯔꯗꯅꯤꯀꯣ ꯅꯪꯒꯤ ꯖꯤ ꯄꯦ ꯅꯝꯕꯔꯗꯣ ꯎꯝ ꯎꯝ ꯑꯗꯨ ꯄꯩꯁꯥ ꯀꯌꯥꯒꯨꯝꯕꯗꯤ ꯆꯪꯒꯦꯔꯥꯀꯣ ꯑꯦ ꯑꯦ ꯑꯦ